ꯇꯥꯏ ꯇꯥꯏ ꯇꯥꯏ ꯑꯥꯎ ꯑꯥꯎ ꯑꯥꯎ ꯑꯥꯎ ꯃꯔꯨꯞ ꯑꯅꯟꯂꯥ ꯑꯥꯎ ꯑꯥꯎ ꯑꯣ ꯃꯥꯅꯤ ꯃꯥꯅꯤ ꯑꯥ ꯑꯩꯁꯤ ꯑꯥꯎ ꯍꯥꯏꯕꯤꯔꯣ ꯍꯥꯏꯕꯤꯔꯣ

ꯍꯣ ꯁꯥꯉꯥꯏ ꯐꯦꯁꯇꯤꯕꯦꯜꯁꯤ ꯍꯧꯗꯤ ꯍꯧꯈ꯭ꯔꯕꯅꯦꯕꯀꯣ ꯑꯩꯈꯣꯏꯒꯤ ꯃꯐꯝ ꯑꯅꯤ ꯑꯥ ꯀꯣꯅꯨꯡ ꯃꯃꯥꯡꯗ ꯑꯃꯒ ꯑꯥ ꯃꯣꯏꯔꯥꯡꯗ ꯑꯃꯗ ꯇꯧꯅꯦꯅ ꯇꯧꯕꯅꯦꯕ ꯇꯧꯕꯅꯦꯕ ꯑꯗꯣ ꯅꯨꯡꯉꯥꯏꯕꯁꯤ ꯀꯣꯅꯨꯡ ꯃꯃꯥꯡꯒꯤꯁꯤꯅ ꯈꯔ ꯍꯦꯟꯕ ꯃꯥꯜꯂꯤ ꯃꯥꯒꯤ ꯏꯁꯇꯣꯜ ꯅꯨꯡ ꯍꯥꯡ ꯈꯣꯠꯂꯤ ꯇꯧꯔꯤꯗꯣ ꯑꯗꯨꯒ ꯎꯝ ꯑꯣ ꯃꯣꯏꯒꯤ ꯏꯁꯩꯒꯨꯝꯕ ꯀꯩꯒꯨꯝꯕꯁꯨ ꯑꯗꯨꯝ ꯈꯔ ꯌꯥꯎꯔꯤ ꯃꯥꯜꯂꯦ ꯗꯥꯟꯁꯀꯨꯝꯕ ꯀꯩꯗꯧꯕ ꯈꯣꯠꯄ ꯑꯗꯨꯗꯩ ꯑꯉꯥꯡꯒꯤ ꯃꯔꯨ ꯑꯣꯏꯅ ꯑꯉꯥꯡ ꯃꯆꯥꯒꯤ ꯁꯥꯟꯅꯕ ꯈꯣꯠꯅꯕ ꯀꯩꯗꯧꯕꯒꯤ ꯑꯗꯨꯒꯨꯝꯕꯒꯤ ꯁꯥꯟꯅꯐꯝ ꯀꯩꯗꯧꯕ ꯈꯣꯠꯄ ꯌꯥꯝ ꯌꯥꯎꯕ ꯑꯗꯨꯗꯒꯤ ꯏꯁꯇꯣꯜ ꯃꯌꯥꯝ ꯆꯥꯕ ꯊꯛꯄꯒꯤ ꯃꯔꯨ ꯑꯣꯏꯅ ꯑꯗꯨꯗꯒꯤ ꯐꯤꯔꯣꯜ ꯑꯗꯨꯗꯒꯤ ꯗꯦꯀꯣꯔꯦꯁꯟ ꯑꯩꯈꯣꯏꯒꯤ ꯂꯩꯒꯨꯝꯕ ꯀꯔꯤꯒꯨꯝꯕ ꯑꯗꯨꯒꯨꯝꯕ ꯌꯣꯟꯕ ꯈꯣꯠꯄ ꯑꯗꯨꯝ ꯏꯁꯨ ꯁꯨꯔꯦ ꯍꯥꯏꯇꯥꯔꯦꯅꯦ ꯑꯩꯈꯣꯏꯒꯤ ꯀꯩꯅꯣꯒꯤꯁꯦ ꯑꯥ ꯀꯣꯅꯨꯡ ꯃꯃꯥꯡꯒꯤꯁꯦ ꯄꯦꯂꯦꯁ ꯀꯝꯄꯥꯎꯟꯒꯤꯁꯦ ꯑꯗꯨꯒ ꯃꯣꯏꯔꯥꯡ ꯂꯣꯝꯒꯤꯁꯨ ꯑꯗꯨꯝ ꯆꯥꯕ ꯊꯛꯄ ꯀꯩꯗꯧꯕ ꯈꯣꯠꯄ ꯑꯗꯨꯝ ꯃꯈꯜ ꯃꯊꯦꯜ ꯃꯣꯏꯗꯨꯁꯨ ꯑꯗꯨꯝ ꯑꯌꯥꯝꯕꯗꯤ ꯑꯗꯨꯝ ꯀꯩꯅꯣ ꯐꯪꯕ ꯃꯥꯜꯂꯤ ꯃꯣꯏꯒꯤꯁꯨ ꯑꯗꯨꯝ ꯅꯨꯡꯉꯥꯏ ꯍꯥꯏ ꯑꯩꯈꯣꯏ ꯆꯠꯂꯨꯔꯦꯕꯀꯣ ꯑꯗꯨꯒ ꯀꯣꯅꯨꯡ ꯃꯃꯥꯡꯒꯤꯁꯤꯁꯨ ꯑꯗꯨꯝ ꯅꯨꯡꯉꯥꯏ ꯀꯅꯥ ꯀꯅꯥ ꯁꯨꯝ ꯀꯣꯏꯊꯣꯔꯛꯀꯦ ꯍꯥꯏꯕꯒꯤꯅꯣ ꯎꯝ ꯎꯝ ꯅꯨꯡꯊꯤꯟꯗꯒꯤ ꯀꯌꯥ ꯀꯟꯅ ꯆꯤꯟꯗꯕꯅꯤ ꯅꯨꯡꯗꯥꯡꯗꯅꯤ ꯌꯥꯝ ꯀꯟꯅ ꯆꯤꯜꯂꯤꯁꯤꯅ ꯅꯨꯡꯊꯤꯟꯁꯦ ꯅꯨꯡꯊꯤꯟꯁꯦ ꯅꯨꯡꯊꯤꯟꯁꯤꯗꯤ ꯀꯌꯥ ꯀꯟꯅ ꯆꯤꯟꯗꯦꯕ ꯅꯨꯡꯗꯥꯡ ꯈꯤꯇꯪ ꯃꯝꯁꯤꯟꯈ꯭ꯔꯗꯤ ꯃꯤ ꯌꯥꯝ ꯆꯤꯜꯂꯤ ꯇꯤꯀꯦꯠ ꯀꯛꯄꯒ ꯐꯪꯗꯦꯕ ꯇꯤꯀꯦꯠ ꯃꯃꯜ ꯂꯨꯄꯥ ꯀꯨꯟꯊ꯭ꯔꯥ ꯄꯤꯕꯗꯣ ꯑꯥꯗ ꯀꯩꯅꯣꯗ ꯀꯛꯄ ꯐꯪꯗꯗꯅ ꯂꯨꯄꯥ ꯆꯥꯝ ꯆꯅꯤꯗꯒ ꯂꯩꯅꯩꯑꯕ ꯇꯣꯉꯥꯟꯅ ꯊꯣꯛꯑꯒ ꯍꯥꯏꯇꯥꯔꯦꯅꯦ ꯂꯦꯞꯄ ꯐꯪꯗꯗꯅ ꯃꯤꯗꯨ ꯅꯨꯡꯗꯥꯡꯗꯗꯤ ꯌꯥꯝ ꯆꯤꯜꯂꯦꯕ ꯅꯨꯡꯊꯤꯟꯁꯤꯗꯤ ꯅꯨꯡꯊꯤꯟ ꯄꯨꯡ ꯑꯅꯤ ꯑꯍꯨꯝ ꯄꯨꯡ ꯑꯃ ꯑꯅꯤ ꯑꯍꯨꯝ ꯇꯥꯔꯛꯄ ꯁꯥꯋ꯭ꯏꯁꯤꯗꯒꯗꯤ ꯑꯥ ꯃꯤꯗꯨ ꯌꯥꯝ ꯂꯥꯛꯅꯗꯕꯒꯤ ꯀꯣꯝꯗꯤ ꯀꯣꯝꯕ ꯑꯗꯨꯃꯥꯏꯅ ꯇꯧꯕꯅꯦ ꯄꯩꯁꯥꯒꯤ ꯊꯕꯛ ꯉꯥꯛꯇꯅꯤꯗ ꯇꯧꯔꯤ ꯄꯣꯠ ꯆꯩ ꯌꯣꯜꯂꯤꯕ ꯈꯣꯠꯂꯤꯕ ꯇꯧꯔꯤ ꯃꯌꯥꯝ ꯐꯗꯤ ꯐꯖꯔꯦ ꯍꯟꯗꯛꯀꯤꯁꯤꯅ ꯏꯐ ꯐꯖꯒꯨꯝ ꯇꯧꯏ ꯍꯟꯗꯛꯀꯤ ꯀꯣꯅꯨꯡ ꯃꯃꯥꯡꯒꯤꯁꯦ ꯌꯥꯝ ꯐꯖꯩ ꯄꯣꯠ ꯆꯩ ꯑꯌꯥꯝꯕ ꯂꯣꯏ ꯌꯣꯜꯂꯦꯕꯀꯣ ꯑꯥ ꯆꯥꯕ ꯆꯥꯅ ꯊꯛꯅꯕꯁꯤꯃ ꯈꯔ ꯇꯥꯡꯏ ꯆꯥꯕ ꯊꯛꯄꯁꯤꯃ ꯈꯔ ꯇꯥꯡꯏ ꯎꯝ ꯍꯟꯗꯛꯀꯤꯁꯦ ꯑꯗꯨꯃꯥꯏꯅꯗꯤ ꯇꯧꯗꯦ ꯈꯤꯇꯪ ꯐꯖꯅ ꯑꯗꯨꯝ ꯇꯧꯏ ꯏꯁꯇꯣꯜꯁꯨ ꯃꯁꯤꯡ ꯌꯥꯝꯏ ꯍꯟꯗꯛꯅ ꯈꯔ ꯅꯍꯥꯟꯈꯩ ꯇꯧꯕ ꯖꯒꯥꯗꯨꯗꯒꯤ ꯍꯟꯗꯛꯅ ꯈꯔ ꯆꯥꯎꯅ ꯇꯧꯏꯕ ꯏꯁꯇꯣꯜ ꯃꯁꯤꯡꯁꯨ ꯌꯥꯝꯃꯦꯕꯀꯣ ꯈꯔ ꯐꯖꯅ ꯆꯥꯎꯅ ꯇꯧꯏ ꯑꯅꯤꯅꯤ ꯀꯣꯅꯨꯡ ꯃꯃꯥꯡꯗ ꯑꯃꯒ ꯃꯣꯏꯔꯥꯡꯗ ꯑꯃꯒ ꯑꯅꯤ ꯇꯧꯕ ꯃꯐꯝ ꯑꯅꯤꯁꯤꯗꯅꯤ ꯍꯧꯖꯤꯛ ꯁꯥꯉꯥꯏ ꯐꯦꯁꯇꯤꯕꯦꯜ ꯇꯧꯏ ꯑꯗꯣ ꯒꯥꯔꯤ ꯄꯥꯔꯀꯤꯡꯒꯗꯣ ꯈꯔ ꯑꯥ ꯃꯣꯏꯔꯥꯡꯒꯤꯗꯨꯅ ꯈꯔ ꯅꯥꯇꯩ ꯆꯥꯏ ꯀꯣꯅꯨꯡ ꯃꯃꯥꯡꯒꯤꯗꯤ ꯒꯥꯔꯤ ꯄꯥꯔꯀꯤꯡꯒꯨꯝꯕꯗꯤ ꯈꯤꯇꯪ ꯅꯨꯡꯉꯥꯏꯕ ꯋꯥꯠꯂꯤ ꯒꯥꯔꯤ ꯊꯝꯐꯝ ꯈꯣꯠꯄꯝꯗꯣ ꯈꯔ ꯅꯨꯡꯉꯥꯏꯕ ꯈꯔ ꯋꯥꯠꯂꯦꯕ ꯑꯉꯥꯡ ꯑꯥ ꯅꯨꯡꯗꯥꯡꯗꯗꯤ ꯃꯤ ꯌꯥꯝ ꯆꯤꯟꯂꯤ ꯑꯗꯨꯅ ꯌꯥꯔꯤꯃꯈꯩ ꯀꯩꯅꯣ ꯇꯧꯕ ꯑꯌꯨꯝ ꯅꯨꯡꯊꯤꯟꯗ ꯂꯥꯛꯑꯒꯗꯤ ꯈꯔ ꯀꯣꯝꯃꯤ ꯑꯗꯣ ꯀꯔꯤ ꯅꯨꯃꯤꯠꯀꯨꯝꯕꯗ ꯀꯣꯏꯊꯣꯔꯛꯀꯦ ꯍꯥꯏꯕꯒꯤꯅꯣ ꯑꯣ ꯁꯤ ꯍꯧꯒꯠꯂꯛꯄ ꯂꯣꯏꯁꯤꯜꯂꯛꯄ ꯍꯧꯒꯠꯂꯛꯄꯒ ꯈꯔ ꯇꯡꯈꯥꯏ ꯆꯟꯁꯤꯜꯂꯃꯤꯅꯅꯦ ꯑꯗꯨꯝ ꯀꯣꯏꯊꯣꯔꯛꯄ ꯌꯥꯔꯅꯤ ꯑꯗꯨꯝ ꯂꯥꯑꯝꯗꯥꯏꯗ ꯄꯥꯎ ꯍꯥꯏꯕꯤꯔꯑꯣ ꯑꯩꯈꯣꯏ ꯃꯔꯨꯞ ꯍꯣ ꯍꯣ ꯍꯣ ꯍꯣ ꯍꯣꯏ ꯐꯔꯦ ꯐꯔꯦ ꯑꯣꯍꯣ ꯐꯔꯦ ꯐꯔꯦ ꯊꯝꯃꯦ ꯊꯝꯃꯦ ꯍꯣꯏ ꯐꯔꯦ ꯊꯝꯃꯦ ꯊꯝꯃꯦ